ꯑꯣꯖꯥ ꯅꯈꯣꯏꯁꯤꯗꯒꯤ ꯉꯁꯥꯏ ꯀꯣꯀꯥ ꯃꯍꯤ ꯂꯤꯆꯤ ꯃꯍꯤ ꯈꯔ ꯂꯧꯈ꯭ꯔꯦ ꯑꯗꯨꯒ ꯑꯍꯦꯟꯕ ꯀꯣꯀꯥ ꯍꯩ ꯃꯍꯤ ꯕꯠꯇꯔ ꯕꯠꯇꯔ ꯃꯤꯜꯛ ꯌꯥꯎꯕ꯭ꯔꯥ ꯌꯥꯎꯔꯒꯗꯤ ꯑꯁꯤꯒꯤ ꯃꯈꯩꯁꯤꯒ ꯈꯔ ꯍꯥꯞꯆꯟꯕꯤꯔꯛꯑꯣ ꯑꯗꯨꯒ ꯄꯨꯟꯅ ꯄꯩꯁꯥ ꯀꯌꯥ ꯇꯥꯔꯒꯦ ꯍꯥꯏꯕꯗꯨ ꯍꯥꯏꯕꯤꯔꯛꯑꯣ